ꯑꯩꯈꯣꯏꯅ ꯆꯥꯛ ꯊꯣꯡꯕ ꯃꯇꯝꯗ ꯆꯦꯛꯁꯤꯟ ꯊꯧꯔꯥꯡ ꯂꯧꯒꯗꯕꯁꯤ ꯊꯥꯎ ꯉꯧꯕ ꯃꯇꯝꯗ ꯈꯨꯠ ꯁꯥꯗ ꯊꯥꯎ ꯆꯣꯡꯗꯅꯕ ꯒ꯭ꯂꯣꯚ ꯎꯞꯀꯅꯤ ꯑꯗꯨꯒ ꯑꯩꯈꯣꯏꯅ ꯆꯥꯟꯅ ꯊꯛꯅꯕꯗꯨꯗ ꯁꯝ ꯅꯨꯡ ꯀꯦꯜꯂꯒ ꯌꯥꯎꯗꯅꯕꯒꯤꯗꯃꯛꯇ ꯇꯨꯄꯤ ꯎꯞꯁꯟꯕꯤꯒꯅꯤ ꯑꯗꯨꯗꯨꯒ ꯊꯣꯡꯉꯤꯕ ꯑꯦꯟꯖꯥꯡꯗꯣ ꯍꯥꯞꯀꯗꯕ ꯃꯇꯝꯗ ꯃꯇꯝ ꯆꯟꯅ ꯆꯟꯅ ꯍꯥꯞꯀꯗꯕ ꯄꯣꯠꯂꯝꯁꯤꯡ ꯑꯗꯨ ꯍꯥꯞꯄꯤꯒꯅꯤ ꯑꯗꯨꯒ ꯑꯩꯈꯣꯏꯅ ꯆꯥꯛ ꯊꯣꯡꯕ ꯃꯇꯝꯗ ꯀꯩꯅꯣ ꯇꯧꯅꯕ ꯑꯦꯄ꯭ꯔꯣꯟ ꯂꯤꯠꯁꯤꯟꯕꯤꯔꯒ ꯊꯣꯡꯕꯤꯒꯅꯤ ꯃꯇꯝ ꯍꯥꯞꯀꯗꯕ ꯄꯣꯠꯁꯤꯡꯗꯨꯁꯨ ꯃꯇꯝ ꯆꯥꯅ ꯆꯥꯅ ꯍꯥꯞꯄꯤꯒꯅꯤ